ꯑꯁꯤꯅꯁꯨ ꯅꯣꯏ ꯀꯔꯤ ꯒ꯭ꯔꯥꯏꯟꯗꯔꯅꯣ ꯂꯩꯒꯦ ꯍꯥꯏꯗꯨꯕꯣ ꯄ꯭ꯔꯤꯁꯇꯤꯖꯀꯤꯅꯦ ꯃꯤꯛꯆꯔ ꯑꯩ ꯃꯤꯛꯆꯔ ꯒ꯭ꯔꯥꯏꯟꯗꯔꯗꯨꯃꯗꯤ ꯑꯩ ꯄꯦꯜꯂꯕꯅꯤꯀꯣ ꯑꯩꯅ ꯁꯤ ꯄꯣꯠꯁꯦ ꯂꯩꯀꯥꯟꯗꯗꯤ ꯃꯃꯜ ꯂꯩꯀꯥꯟꯗꯗꯤ ꯃꯃꯜꯅ ꯃꯃꯜ ꯃꯔꯣꯟ ꯑꯃ ꯇꯥꯡꯏꯕ ꯐꯥꯗꯧꯒ ꯌꯥꯝ ꯃꯥꯟꯕꯅꯦ ꯐꯥꯗꯧꯔꯥꯅ ꯂꯩꯗꯤ ꯂꯩꯔꯨꯏ ꯑꯁꯤꯒꯤ ꯄꯣꯠꯁꯦ ꯍꯦꯛ ꯁꯤꯖꯤꯟꯅ ꯍꯧꯔꯛ ꯀꯥꯟꯁꯤꯗ ꯑꯍꯥꯟꯕꯗꯗꯤ ꯍꯜꯂꯤꯕꯩꯔꯥ ꯀꯔꯤꯒꯤꯅꯣ ꯈꯪꯗꯦ ꯅꯨꯡꯉꯥꯏꯔꯝꯃꯤ ꯍꯥꯞꯇꯥ ꯑꯃꯨꯛꯀ ꯑꯗꯩ ꯁꯨꯝ ꯇꯣꯏꯅ ꯎꯪꯉꯛꯄꯩꯔꯥ ꯀꯩꯒꯤꯅꯣ ꯍꯧꯔꯛꯑꯦ

ꯑꯈꯣꯏ ꯄꯣꯠꯁꯦ ꯃꯈꯨꯝꯁꯦ ꯀꯟꯅ ꯍꯦꯛ ꯄꯥꯏꯗ꯭ꯔꯕ ꯑꯗꯨ ꯑꯣꯢꯏꯇꯥꯔꯗꯤ ꯃꯈꯨꯝꯁꯦ ꯚꯛ ꯚꯛ ꯍꯦꯛ ꯄꯥꯏꯊꯣꯛꯄꯤꯒꯨꯝꯕ ꯄꯣꯠꯇꯨ ꯃꯅꯨꯡꯗ ꯍꯥꯞꯄꯒ ꯑꯗꯩꯗꯤ ꯀꯩꯅꯣ ꯑꯇꯝꯅꯅ ꯑꯈꯣꯏꯒꯤ ꯃꯩꯁꯦ ꯊꯥꯔꯒ ꯇꯧꯔꯛꯅꯉꯥꯏ ꯍꯥꯞꯄꯒ ꯄꯣꯠꯁꯦ ꯍꯥꯞꯆꯤꯜꯛꯅꯉꯥꯏ ꯇꯧꯀꯥꯟꯗ ꯎꯉꯨ ꯌꯥꯗꯗꯅ ꯆꯞ ꯂꯥꯎꯅ ꯂꯦꯞꯊꯣꯛꯑꯒ ꯂꯩꯈꯤꯕ ꯍꯥꯏꯕꯒꯨꯝꯕ ꯑꯗꯒꯤ ꯀꯩꯒꯨꯝꯀꯥꯟ ꯌꯥꯗ꯭ꯔꯦ ꯍꯥꯏꯅ ꯌꯥꯗ꯭ꯔꯕ ꯍꯥꯏꯔꯒꯁꯨ ꯅꯨꯃꯤꯠ ꯅꯤꯅꯤ ꯍꯨꯝꯅꯤ ꯀꯣꯛ ꯃꯨꯊꯠꯂꯒ ꯊꯝꯃꯨꯔꯒ ꯑꯃꯨꯛ ꯑꯗꯨꯝ ꯀꯥꯟꯗꯒ ꯍꯦꯛ ꯌꯥꯕ ꯑꯗꯨꯃꯥꯏ ꯇꯧꯔꯒ ꯑꯗꯨꯒ ꯁꯤꯒꯤ ꯄ꯭ꯔꯤꯁꯇꯤꯖꯤꯁꯦ ꯁꯤꯃ ꯑꯩꯉꯣꯟꯗ ꯐꯖꯅ ꯊꯦꯡꯅꯩꯌꯦ ꯂꯩꯔꯒꯅ ꯑꯁꯤꯒꯤ ꯄꯣꯠꯁꯤꯃꯗꯤ ꯅꯪ ꯁꯨꯛꯂꯩ ꯂꯩꯔꯨꯔꯅꯨꯀꯣ ꯑꯩ ꯑꯩꯅ ꯍꯥꯏꯁꯤꯅꯤ ꯑꯩꯒꯤ ꯊꯦꯡꯅꯔꯛꯄꯀꯥꯟꯗꯗꯤ ꯑꯗꯩ ꯍꯧꯖꯤꯛꯀꯤ ꯃꯣꯏ ꯋꯥꯔꯦꯟꯇꯤꯅꯤꯒ ꯍꯥꯏꯔꯒ ꯄꯤꯖꯟꯁꯂꯀꯅꯤ ꯆꯍꯤ ꯑꯅꯤ ꯍꯥꯏꯔꯣ ꯑꯍꯨꯝꯒꯤ ꯆꯥꯡꯗꯤ ꯑꯣꯏꯗꯤ ꯑꯣꯏꯒꯜꯂꯤ ꯑꯅꯤ ꯑꯍꯨꯝꯒꯤ ꯆꯥꯡꯗꯤ ꯑꯗꯨꯕꯣꯕ

ꯁꯦꯝꯐꯝꯗ ꯍꯧꯖꯤꯛ ꯀꯩꯅꯣ ꯇꯧꯔꯨꯅꯤ ꯑꯗꯨ ꯇꯧ ꯑꯗꯥ ꯇꯧ ꯑꯗꯥ ꯑꯗꯨ ꯑꯥ ꯒꯨꯋꯥꯍꯥꯇꯤꯗꯨꯗ ꯈꯔ ꯊꯥꯎ ꯍꯥꯏ ꯑꯗꯨ ꯇꯧ ꯍꯥꯏ ꯍꯥꯏꯔ ꯇꯧꯅꯤ ꯑꯗꯩ ꯃꯇꯝ ꯁꯦꯝꯕꯩ ꯑꯗꯨꯒꯤ ꯃꯇꯝꯅꯦ ꯑꯗꯩꯗꯤ ꯄꯣꯠꯇꯣ ꯂꯧꯊꯣꯛꯀ ꯂꯧꯁꯤꯟꯒꯒꯤ ꯖꯟ ꯖꯥꯟ ꯑꯗꯨꯝ ꯑꯣꯏꯅꯤ ꯍꯥꯏꯕ ꯑꯗꯨꯝ ꯁꯦꯝꯗꯅ ꯇꯥꯔꯒ ꯂꯩꯈ꯭ꯔꯕꯅꯦ ꯑꯝ ꯁꯤꯖꯤꯅꯗꯅ ꯏꯟꯊꯤ ꯅꯨꯡꯉꯥꯏꯅ ꯅꯨꯡꯉꯥꯏꯅ ꯁꯤꯖꯤꯟꯅꯔꯝꯕ ꯍꯥꯏꯕꯕꯨ ꯍꯥꯞꯇꯥ ꯑꯃ ꯑꯅꯤ ꯁꯨꯃꯥꯏꯅ ꯁꯤꯖꯤꯅꯈꯤꯗ ꯑꯗꯨꯏ ꯄꯣꯠꯇꯣ ꯂꯩꯖꯔꯨꯅꯨꯀꯣ ꯑꯗꯨꯗꯤ ꯇꯁꯦꯡꯅ ꯐꯠꯇꯕꯅꯦ